ꯀꯩꯅꯣꯝꯇ ꯍꯪꯖꯒꯦ ꯁꯤ ꯈꯣꯡꯖꯣꯝꯒꯤ ꯋꯥꯔ ꯃꯦꯃꯣꯔꯤꯌꯦꯜꯒꯤ ꯇꯤꯛꯀꯦꯠ ꯀꯥꯎꯟꯇꯔ ꯑꯣꯏꯕꯤꯔꯕ꯭ꯔꯣ ꯑꯩꯁꯦ ꯃꯄꯥꯟ ꯂꯝꯗꯒꯤ ꯂꯥꯛꯄꯅꯦ ꯑꯗꯣ ꯈꯣꯡꯖꯣꯝ ꯋꯥꯔ ꯃꯦꯃꯣꯔꯤꯌꯦꯜꯁꯦ ꯌꯦꯡꯕ ꯂꯥꯛꯀꯦ ꯈꯟꯕ ꯑꯗꯣ ꯇꯤꯛꯀꯦꯠ ꯃꯃꯟꯅ ꯀꯌꯥ ꯂꯩꯒꯦ ꯑꯗꯨꯒ ꯒꯥꯔꯤ ꯄꯥꯛ ꯀꯩꯀꯩ ꯇꯧꯐꯝ ꯃꯐꯝ ꯐꯖꯅ ꯂꯩꯕ꯭ꯔꯥ ꯄꯥꯔꯀꯤꯡ ꯄꯤꯕ꯭ꯔꯥ ꯀꯃꯥꯏꯅ ꯇꯧꯒꯦ

ꯇꯤꯛꯀꯦꯠ ꯃꯃꯟ ꯂꯧꯗꯦꯕꯀꯣ ꯐꯔꯦ ꯐꯔꯦ ꯑꯗꯨꯗꯤ ꯑꯩ ꯍꯣꯔꯦꯟ ꯂꯥꯛꯑ ꯀꯥꯟꯗ ꯑꯗꯨꯝ ꯐꯣꯟ ꯇꯧꯖꯔꯛꯑꯒꯦ ꯆꯪꯉꯛꯑꯒꯦ ꯑꯗꯨꯝ ꯀꯛꯄꯗꯣ ꯑꯗꯣ ꯕꯨꯛꯇꯤ ꯑꯗꯨꯝ ꯇꯧꯕꯤꯔꯝꯃꯣ ꯑꯩꯈꯣꯏ ꯃꯤ ꯃꯉꯥ ꯂꯥꯛꯑꯅꯤ ꯑꯦꯝ ꯗꯤ ꯂꯥꯍꯤꯔ ꯈꯥꯟ ꯍꯣꯏ ꯊꯝꯖꯔꯒꯦ